ꯑꯉꯥꯡ ꯑꯣꯏꯔꯤꯉꯩꯗ ꯑꯩꯅ ꯁ꯭ꯀꯨꯜꯒꯤ ꯇ꯭ꯔꯤꯞ ꯆꯠꯈꯤꯕ ꯃꯐꯝꯁꯤꯡ ꯑꯗꯨꯗꯤ ꯀꯛꯆꯤꯡ ꯒꯥꯔꯗꯦꯟ ꯀꯛꯆꯤꯡ ꯒꯥꯔꯗꯦꯟꯁꯤꯗ ꯂꯩ ꯃꯈꯜ ꯃꯈꯜ ꯐꯖ ꯐꯖꯕ ꯃꯌꯥꯝ ꯑꯃ ꯊꯥꯏ ꯑꯗꯨꯒ ꯃꯍꯥꯗꯦꯕ ꯑꯆꯧꯕ ꯑꯃꯁꯨ ꯂꯩ ꯀ꯭ꯋꯥꯛꯀꯤ ꯊꯣꯂꯛꯐꯝꯁꯨ ꯂꯩ ꯑꯗꯨꯒ ꯍꯥꯎ ꯁꯝꯕꯨꯕꯤꯁꯤꯒꯤ ꯈꯨꯕꯝ ꯑꯃꯁꯨ ꯂꯩ ꯑꯗꯨꯒ ꯄꯥꯈꯪꯕꯒꯤ ꯈꯨꯕꯝꯁꯨ ꯂꯩ ꯑꯗꯨꯒ ꯃꯊꯪꯗ ꯈꯣꯡꯖꯣꯝ ꯋꯥꯔ ꯈꯣꯡꯖꯣꯝ ꯋꯥꯔ ꯍꯥꯏꯁꯤꯅ ꯅꯍꯥꯟꯋꯥꯏ ꯅꯥꯏꯟꯇꯤꯟ ꯅꯥꯏꯟꯇꯤ ꯋꯥꯟꯗ ꯕ꯭ꯔꯤꯇꯤꯁꯀ ꯂꯥꯟ ꯁꯣꯛꯅꯈꯤꯕ ꯑꯗꯨꯗ ꯄꯥꯎꯅꯥ ꯄꯥꯎꯅ ꯕ꯭ꯔꯖꯕꯥꯁꯤꯗꯨ ꯑꯗꯨꯗ ꯊꯋꯥꯏ ꯊꯥꯈꯤꯕ ꯃꯐꯝꯅꯤ ꯑꯗꯨꯒ ꯃꯊꯪꯗꯅ ꯀꯪꯂꯥ ꯀꯪꯂꯥꯁꯤꯅ ꯅꯍꯥꯟꯋꯥꯏ ꯑꯩꯈꯣꯏ ꯃꯩꯇꯩꯒꯤ ꯅꯤꯡꯊꯧ ꯃꯌꯥꯝꯒꯤ ꯀꯣꯅꯨꯡ ꯑꯣꯏꯔꯛꯏ ꯑꯗꯨꯒ ꯂꯣꯛꯇꯥꯛ ꯍꯥꯏꯁꯤꯅ ꯂꯣꯛꯇꯥꯛꯁꯤ ꯌꯥꯝ ꯐꯖꯕ ꯃꯐꯝ ꯑꯃꯅꯤ ꯏꯁꯤꯡ ꯉꯥꯛꯇ ꯑꯣꯏꯕ ꯑꯗꯨꯒ ꯃꯊꯪꯗꯅ ꯀꯩꯕꯨꯜ ꯂꯝꯖꯥꯎ ꯀꯩꯕꯨꯜ ꯂꯝꯖꯥꯎ ꯑꯁꯤꯅ ꯑꯩꯈꯣꯏ ꯁꯖꯤ ꯃꯌꯥꯝ ꯑꯃ ꯂꯩꯕ ꯃꯐꯝ ꯑꯃꯅꯤ ꯑꯗꯨꯒ ꯃꯊꯪꯅ ꯂꯩꯃꯔꯥꯝ ꯂꯩꯃꯔꯥꯝꯁꯤꯅ ꯋꯥꯇꯔꯐꯣꯜ ꯏꯁꯤꯡ ꯆꯥꯏꯕꯤ ꯂꯩꯕ ꯃꯐꯝ ꯑꯃꯅꯤ ꯑꯗꯨꯒ ꯒꯣꯕꯤꯟꯗꯒꯤ ꯃꯟꯙꯤꯔ ꯑꯗꯨꯒ ꯁꯤꯃꯩ ꯃꯈꯩꯁꯤ ꯑꯩ ꯆꯠꯆꯔꯛꯏ